ꯑꯩꯅ ꯇꯣꯉꯥꯟ ꯇꯣꯉꯥꯟꯕ ꯂꯣꯟꯁꯤꯡꯗ ꯅꯠꯇ꯭ꯔꯒ ꯇꯣꯉꯥꯟ ꯇꯣꯉꯥꯟꯕ ꯈꯣꯟꯊꯣꯛꯀꯤ ꯃꯑꯣꯡꯁꯤꯡꯗ ꯑꯃꯁꯨꯡ ꯇꯦꯛꯅꯤꯛꯁꯤꯡꯒ ꯂꯣꯏꯅꯅ ꯏꯁꯩ ꯁꯛꯄꯗ ꯍꯦꯟꯗꯜ ꯇꯧꯕꯁꯤ ꯑꯩꯈꯣꯏꯒꯤ ꯑꯩꯒꯤ ꯈꯣꯟꯊꯣꯛ ꯈꯣꯟꯍꯥꯏꯒꯤ ꯑꯔꯨꯝ ꯑꯌꯥꯡ ꯑꯅꯦꯝ ꯑꯋꯥꯡ ꯑꯃꯁꯨꯡ ꯁꯣꯔꯗ ꯁꯥꯟꯅꯖꯩ